ꯇꯥꯡ ꯇꯔꯥꯃꯥꯊꯣꯏ ꯊꯥ ꯃꯉꯥ ꯏꯪ ꯂꯤꯁꯤꯡ ꯑꯅꯤꯒ ꯃꯉꯥ ꯇꯥꯡ ꯑꯅꯤ ꯊꯥ ꯇꯔꯦꯠ ꯏꯪ ꯂꯤꯁꯤꯡ ꯑꯅꯤꯒ ꯅꯤꯄꯥꯜ ꯇꯥꯡ ꯃꯉꯥ ꯊꯥ ꯃꯥꯄꯜ ꯏꯪ ꯂꯤꯁꯤꯡ ꯑꯅꯤꯒ ꯇꯔꯥ ꯇꯥꯡ ꯇꯔꯥꯍꯨꯝꯗꯣꯏ ꯊꯥ ꯃꯔꯤ ꯏꯪ ꯂꯤꯁꯤꯡ ꯑꯅꯤꯒ ꯇꯔꯥꯅꯤꯊꯣꯏ ꯇꯥꯡ ꯀꯨꯟ ꯃꯔꯤ ꯊꯥ ꯑꯅꯤ ꯏꯪ ꯂꯤꯁꯤꯡ ꯑꯅꯤꯒ ꯀꯨꯟ ꯃꯔꯤ